ꯍꯜꯂꯣ ꯑꯁꯤꯁꯨꯕꯨ ꯄ꯭ꯔꯦꯝ ꯕꯂꯥꯒꯤ ꯐꯤꯔꯣꯟ ꯌꯣꯟꯕ ꯅꯤꯡꯊꯝ ꯊꯥꯒꯤ ꯌꯣꯟꯂꯦ ꯍꯥꯏꯕ ꯗꯨꯀꯥꯟꯗꯣ ꯑꯣꯏꯕꯤꯔꯕ꯭ꯔꯣ ꯑꯩ ꯀꯩꯅꯣꯅꯦ ꯀꯥꯡꯄꯣꯛꯄꯤꯗꯒꯤ ꯔꯟꯖꯤꯇꯥ ꯑꯣ ꯀꯩꯅꯣ ꯇꯧꯕꯔꯣ ꯐꯤꯗꯣ ꯀꯔꯝ ꯀꯔꯝꯕ ꯗꯤꯖꯥꯏꯟ ꯂꯩꯒꯦ ꯃꯃꯜꯅ ꯀꯌꯥꯝ ꯄꯤꯒꯦ ꯀꯃꯥꯏ ꯀꯃꯥꯏ ꯇꯧꯒꯦ ꯀꯩꯅꯣꯅꯤ ꯑꯩꯁꯦ ꯍꯧꯖꯤꯛꯁꯦ ꯆꯍꯤ ꯅꯤꯐꯨ ꯑꯕꯞ ꯑꯃꯥꯏ ꯂꯩꯔꯦꯕꯀꯣ ꯑꯗꯩꯗ ꯁꯤꯗꯩꯁꯤꯗ ꯊꯕꯛ ꯆꯠꯊꯣꯛ ꯈꯣꯇꯣꯛꯄꯗ ꯏꯟꯅꯕ ꯈꯣꯠꯅꯕ ꯂꯩꯗꯅ ꯈꯤꯇꯪ ꯑꯥ ꯀꯔꯤ ꯍꯥꯏꯗꯣꯏꯅꯣ ꯈꯔꯁꯨ ꯐꯖꯕ ꯑꯗꯒꯤ ꯃꯃꯜꯁꯨ ꯌꯥꯝꯅ ꯍꯦꯛ ꯄꯤꯗꯕ ꯑꯗꯨꯝꯕꯗꯣ ꯀꯃꯥꯏ ꯀꯃꯥꯏ ꯂꯩꯔꯦ ꯀꯃꯥꯏ ꯇꯧꯔꯦ ꯃꯃꯜꯗꯨꯅ ꯌꯥꯝꯅ ꯇꯥꯡꯗ꯭ꯔꯒꯗꯤ ꯏꯟꯅꯕꯁꯨ ꯄꯥꯝꯃꯤꯅꯤ ꯂꯤꯠꯅꯅꯕꯁꯨ ꯄꯥꯝꯃꯤꯕꯅꯤ ꯑꯗꯨ ꯑꯇꯥꯡꯕꯗꯅ ꯀꯌꯥꯗꯅ ꯀꯌꯥ ꯐꯥꯎ ꯂꯩꯔꯤꯅꯣ ꯑꯗꯒꯤ ꯐꯤꯁꯤꯅ ꯍꯣꯡꯉꯕꯗ ꯀꯌꯥꯗꯩꯅ ꯀꯌꯥ ꯐꯥꯎ ꯂꯩꯔꯤꯅꯣ ꯀꯃꯥꯏ ꯇꯧꯔꯤꯅꯣꯅ ꯍꯪꯖꯔꯤꯕꯅꯤ ꯑꯗꯨꯗꯤ ꯑꯩꯈꯣꯏ ꯎꯝ ꯑꯩꯈꯣꯏ ꯈꯛꯇꯒꯤ ꯅꯠꯇꯕꯗ ꯑꯩꯈꯣꯏꯒꯤ ꯄꯥꯈꯪ ꯃꯆꯥ ꯂꯩꯗꯅ ꯀꯣ ꯎꯝ ꯃꯣꯏꯒꯤ ꯖꯔꯁꯤ ꯅꯨꯡꯁꯤꯒꯨꯝꯕ ꯑꯗꯒꯤꯗꯤ ꯐꯨꯔꯤꯠꯄꯨ ꯑꯣꯏꯔꯣ ꯂꯩꯁꯥꯕꯤ ꯃꯆꯥꯒꯤꯕꯨ ꯑꯣꯏꯔꯣ ꯑꯗꯨꯝ ꯅꯤꯡꯊꯝ ꯊꯥꯒꯤ ꯑꯩꯈꯣꯏꯒꯤ ꯆꯠꯅꯕ ꯌꯥꯕ ꯐꯤꯁꯦ ꯑꯗꯨꯝ ꯂꯩꯒꯗ꯭ꯔ ꯑꯗꯨꯝ ꯐꯪꯒꯗ꯭ꯔ ꯀꯃꯥꯏ ꯇꯧꯋꯦ ꯑꯗꯨ ꯑꯩꯈꯣꯏꯒꯤ ꯀꯩꯅꯣ ꯇꯧꯕꯗꯣ ꯃꯆꯨ ꯃꯃꯦꯟꯁꯨ ꯑꯗꯨꯝ ꯃꯈꯜ ꯃꯈꯜ ꯃꯈꯜ ꯐꯪꯒꯗ꯭ꯔ ꯅꯠꯇ꯭ꯔꯒ ꯑꯈꯟꯅꯅ ꯌꯣꯟꯕ꯭ꯔ ꯀꯃꯥꯏ ꯇꯧꯏ ꯑꯗꯨꯗꯣ ꯑꯩꯈꯣꯏꯒꯤ ꯑꯩꯈꯣꯏ ꯍꯥꯟꯅ ꯂꯥꯛꯄ ꯅꯠꯇꯕꯗ ꯋꯥꯆꯞꯀꯨꯝꯕꯗ ꯀꯩꯒꯨꯝꯕꯗ ꯊꯥꯒꯠꯂꯒ ꯁꯤꯁꯦ ꯁꯨꯝꯕꯩ ꯃꯈꯜꯒꯤ ꯐꯤꯁꯤꯅ ꯁꯤꯅꯤ ꯅꯠꯇ꯭ꯔꯒ ꯁꯤꯁꯤꯅ ꯑꯍꯣꯡꯕꯅꯤ ꯁꯤꯁꯤꯅ ꯍꯥꯏꯐꯦꯠꯀ ꯃꯃꯟꯒ ꯍꯥꯏꯐꯦꯠꯇꯪ ꯊꯥꯗꯣꯛꯑꯒ ꯊꯥꯕꯤꯔꯛꯄ ꯌꯥꯒꯗ꯭ꯔ ꯑꯗꯣ ꯀꯩꯅꯣꯗꯤ ꯇꯧꯕ꯭ꯔꯣ ꯃꯥꯒꯤ ꯁꯤꯗꯒꯤꯅ ꯁꯤꯐꯥꯎ ꯇꯧꯕ ꯍꯥꯡꯕ ꯂꯣꯟꯕ ꯇꯥꯏꯃꯤꯡꯒꯇꯤ ꯂꯩꯕ꯭ꯔꯣ ꯀꯃꯥꯏ ꯇꯧꯒꯦ ꯑꯗꯣ ꯍꯣꯝ ꯗꯤꯂꯤꯕꯔꯒꯤꯗꯨꯅ ꯀꯃꯥꯏ ꯇꯧꯏ ꯆꯥꯔꯖꯇꯣ ꯀꯌꯥꯝ ꯌꯥꯝꯃꯤ ꯀꯃꯥꯏ ꯇꯧꯏ ꯑꯣ ꯑꯗꯨꯗꯤ ꯑꯩꯈꯣꯏꯁꯦ ꯃꯥꯒꯤ ꯅꯨꯃꯤꯠꯀꯗꯤ ꯂꯩꯕ꯭ꯔ ꯅꯠꯇ꯭ꯔꯒ ꯅꯨꯡꯇꯤꯒꯤ ꯍꯥꯡꯕ꯭ꯔ ꯀꯃꯥꯏ ꯇꯧꯏ ꯑꯣ ꯑꯣ ꯌꯥꯝ ꯅꯨꯡꯉꯥꯏꯖꯔꯦ ꯑꯗꯨꯗꯤ ꯑꯩꯈꯣꯏꯁꯦ ꯃꯃꯜꯁꯦ ꯃꯈꯜ ꯃꯈꯜ ꯑꯗꯨꯝ ꯐꯪꯅꯦꯕꯀꯣ ꯈꯔ ꯍꯣꯡꯕꯒꯤꯁꯨ ꯈꯔ ꯇꯥꯡꯕꯒꯤꯁꯨ ꯑꯣ ꯑꯗꯣ ꯍꯣꯝ ꯗꯤꯂꯤꯕꯔꯤ ꯇꯧꯔꯤꯗꯨꯗꯤ ꯀꯩꯅꯣ ꯇꯧꯕ꯭ꯔꯣ ꯈꯨꯗꯛꯇ ꯄꯨꯡꯁꯤꯡꯗ ꯑꯗꯨꯝ ꯂꯥꯛꯀꯗ꯭ꯔ ꯅꯠꯇ꯭ꯔꯒ ꯅꯣꯡꯃ ꯅꯤꯅꯤ ꯂꯩꯅꯒꯗ꯭ꯔ ꯀꯃꯥꯏ ꯇꯧꯏ ꯑꯣ ꯄꯨꯡꯁꯤꯡꯗ ꯂꯥꯛꯑꯗꯣꯏꯅꯦꯕ ꯑꯣ ꯑꯗꯨꯗꯤ ꯑꯩꯈꯣꯏꯁꯦ ꯀꯔꯤ ꯅꯨꯃꯤꯠꯇ ꯂꯥꯛꯁꯤꯒꯦ ꯑꯗꯨꯗꯤ ꯑꯣ ꯑꯣ ꯑꯗꯨꯗꯤ ꯑꯗꯨꯝ ꯍꯥꯡꯉꯦ ꯍꯥꯏꯔꯕꯅꯤꯅ ꯑꯩꯈꯣꯏ ꯀꯩꯅꯣꯁꯦ ꯃꯟꯗꯦꯒꯤ ꯄꯨꯡ ꯇꯔꯥ ꯑꯗꯥꯏꯗ ꯑꯩꯈꯣꯏ ꯂꯥꯛꯆꯔꯒꯦꯅꯦ ꯀꯣ ꯑꯥ ꯌꯥꯝ ꯅꯨꯡꯉꯥꯏꯖꯔꯦ ꯊꯝꯖꯔꯦꯀꯣ